ꯍꯜꯂꯣ ꯁꯥꯔ ꯁꯤ ꯄꯤ ꯗꯕ꯭ꯂꯤꯎ ꯑꯣ ꯋꯥꯇꯔ ꯁꯄ꯭ꯂꯥꯏꯒꯤ ꯑꯣ ꯑꯩ ꯁꯥꯔ ꯉꯔꯥꯡ ꯉꯔꯥꯡ ꯂꯥꯛꯄ ꯏꯁꯤꯡꯗꯣ ꯏꯁꯤꯡꯗꯨꯁꯨ ꯍꯥꯏꯗꯤ ꯃꯅꯝꯁꯨ ꯌꯥꯝꯅ ꯆꯦꯜꯂꯦ ꯑꯗꯨꯒ ꯏꯁꯤꯡꯗꯨꯗ ꯍꯥꯏꯗꯤ ꯍꯉꯣꯏ ꯀꯩꯅꯣꯒꯤ ꯑꯄꯨꯝꯕ ꯑꯗꯒꯤ ꯀꯩꯅꯣꯅꯤ ꯀꯔꯤ ꯀꯔꯤꯅꯣ ꯐꯠꯇ ꯍꯥꯎꯗꯤ ꯌꯥꯝꯅ ꯇꯥꯎꯔꯛꯑꯦꯕꯀꯣ ꯏꯁꯤꯡꯗꯨꯁꯨ ꯌꯥꯝ ꯃꯣꯠꯅ ꯂꯥꯛꯄ ꯑꯗꯨ ꯀꯔꯤ ꯀꯔꯤ ꯇꯧꯕꯒꯤ ꯑꯗꯨꯃꯥꯏꯅ ꯏꯁꯤꯡꯗꯣ ꯂꯥꯛꯄꯅꯣ ꯍꯥꯏꯕꯗꯨꯒꯤꯅꯦꯑꯩ ꯁꯥꯔꯗ ꯀꯝꯄ꯭ꯂꯦꯟ ꯑꯃꯇꯪ ꯇꯧꯖꯒꯦ ꯐꯣꯟ ꯇꯧꯖꯔꯛꯄꯅꯦ ꯀꯛꯆꯤꯡꯅꯤ ꯀꯛꯆꯤꯡ ꯑꯥ ꯍꯣꯏ ꯍꯣꯏ ꯁꯥꯔ ꯑꯗꯨꯅ ꯍꯥꯏꯗꯤ ꯑꯩꯈꯣꯏꯁꯨ ꯍꯥꯏꯗꯤ ꯏꯁꯤꯡꯗꯨ ꯐꯠꯇꯅ ꯂꯥꯛꯑꯕꯅꯤꯅ ꯍꯥꯏꯗꯤ ꯄ꯭ꯔꯖꯥ ꯑꯩꯈꯣꯏꯁꯨ ꯁꯤꯖꯤꯟꯅꯕ ꯃꯇꯝꯗꯗꯤ ꯌꯥꯝꯅ ꯅꯨꯡꯉꯥꯏꯖꯗꯕ ꯊꯦꯡꯅꯕꯗꯨꯒꯤ ꯀꯝꯄ꯭ꯂꯦꯟ ꯍꯥꯏꯖꯔꯛꯄꯅꯤꯀꯣ ꯁꯥꯔ ꯍꯣꯏ ꯍꯣꯏ ꯁꯥꯔ ꯁꯥꯔ ꯊꯝꯃꯦ ꯊꯝꯃꯦ